ꯑꯩꯈꯣꯏꯒꯤ ꯁ꯭ꯀꯨꯜꯗ ꯑꯗꯨꯝ ꯗ꯭ꯔꯣꯋꯤꯡꯒꯨꯝꯕ ꯀ꯭ꯔꯥꯐꯀꯨꯝꯕ ꯇꯧꯋꯦꯀꯣ ꯑꯗꯨꯅ ꯄ꯭ꯔꯣꯖꯦꯛ ꯋꯥꯛ ꯄꯤꯕꯁꯨ ꯌꯥꯎꯏ ꯌꯨꯝꯗ ꯇꯧꯅꯕ ꯑꯗꯣ ꯁ꯭ꯀꯨꯜꯗꯁꯨ ꯇꯧꯋꯦ ꯁ꯭ꯀꯨꯜꯗ ꯃꯣꯏꯅ ꯃꯂꯔ ꯄꯦꯄꯔꯒꯨꯝꯕ ꯑꯃ ꯀꯂꯔ ꯄꯦꯄꯔ ꯑꯃꯗꯤ ꯌꯦꯛꯅꯕ ꯄꯦꯟꯁꯤꯜ ꯑꯗꯨꯗꯩꯗꯤ ꯀꯂꯔꯒꯨꯝꯕ ꯄꯣꯔꯛꯑꯣ ꯍꯥꯏꯔꯅꯤ ꯑꯣꯖꯥꯅ ꯑꯗꯨꯒ ꯑꯩꯈꯣꯏꯅ ꯄꯨꯔꯒ ꯆꯠꯂꯒ ꯑꯩꯈꯣꯏꯅ ꯌꯦꯛꯇꯣꯏꯅꯦꯕꯀꯣ ꯍꯧꯖꯤꯛꯀꯤꯗꯨꯗ ꯌꯦꯛꯑꯒ ꯃꯣꯏꯅ ꯌꯦꯛꯑꯣ ꯍꯥꯏꯅ ꯄꯤꯔꯛꯄꯁꯨ ꯌꯥꯎꯏ ꯅꯠꯇ꯭ꯔꯒ ꯄꯤꯔꯛꯇ꯭ꯔꯒꯅ ꯅꯣꯏꯅ ꯑꯍꯩꯕꯗꯣ ꯌꯦꯛꯑꯣ ꯍꯥꯏꯔꯅꯤꯀꯣ ꯑꯗꯨꯗꯩꯗꯤ ꯑꯍꯩꯕꯗꯣ ꯑꯩꯈꯣꯏ ꯏꯁꯥ ꯏꯁꯥꯅ ꯌꯦꯛꯑꯅꯤ ꯑꯗꯨꯒ ꯀꯩꯅꯣ ꯑꯩꯈꯣꯏꯅ ꯑꯉꯥꯡ ꯑꯣꯏꯔꯤꯉꯩꯗ ꯌꯦꯛꯂꯛꯄꯗꯤ ꯆꯤꯡ ꯁꯤꯟꯅꯔꯤꯒꯨꯝꯕ ꯑꯗꯨꯗꯒꯤꯗꯤ ꯑꯦꯅꯤꯃꯦꯜꯁꯀꯨꯝꯕ ꯌꯥꯝꯅ ꯌꯦꯛꯂꯛꯑꯦ ꯑꯗꯨꯒ ꯑꯣꯖꯥꯅ ꯃꯥꯛꯁꯦ ꯄꯤꯗꯣꯏꯅꯦꯕꯀꯣ ꯑꯗꯨꯒꯤ ꯃꯇꯨꯡ ꯏꯟꯅ ꯑꯩꯈꯣꯏꯒꯤ ꯀꯩꯅꯣꯗ ꯀꯩꯅꯣ ꯇꯧꯗꯣꯏꯅꯦꯕ ꯄꯩꯈꯥꯒꯤ ꯃꯥꯛꯇꯨꯗ ꯍꯥꯞꯄꯛꯇꯣꯏꯅꯦꯕꯀꯣ ꯑꯗꯨꯗ ꯍꯧꯖꯤꯛꯀꯤꯗꯨꯁꯨ ꯌꯥꯝꯅ ꯀ꯭ꯔꯥꯐꯀꯨꯝꯕꯁꯨ ꯌꯥꯝ ꯏꯝꯄꯣꯔꯇꯦꯟ ꯑꯣꯏ ꯀꯩꯒꯤꯅꯣ ꯍꯥꯏꯕ ꯃꯇꯝꯗ ꯑꯗꯨꯍꯦꯛ ꯀꯩꯅꯣ ꯐꯦꯜ ꯑꯣꯏꯕ ꯃꯇꯝꯗ ꯑꯩꯈꯣꯏꯅ ꯐꯖꯅ ꯇꯧꯗꯕ ꯃꯇꯝꯗ ꯑꯗꯨꯝ ꯑꯇꯣꯞꯄꯒꯤ ꯀꯩꯀꯥ ꯄꯥꯁ ꯇꯧꯔꯁꯨ ꯑꯗꯨꯒꯤ ꯑꯗꯨꯗ ꯐꯦꯜ ꯑꯣꯏꯔꯗꯤ ꯑꯣꯏꯌꯦꯕ ꯃꯈꯥꯁꯤꯗ ꯂꯣꯏꯁꯤꯟꯖꯔꯦ